ꯑꯩꯅ ꯈ꯭ꯋꯥꯏꯗꯒꯤ ꯄꯥꯝꯖꯕ ꯔꯤꯁꯤꯄꯤ ꯍꯥꯏꯔꯒꯗꯤ ꯃꯅꯥ ꯃꯁꯤꯡ ꯀꯌꯥꯅ ꯄꯨꯜꯂꯒ ꯊꯣꯡꯕ ꯎꯠꯇꯤ ꯑꯁꯪꯕ ꯃꯔꯣꯏ ꯁꯤꯡꯖꯨ ꯀꯥꯡꯁꯣꯏ ꯑꯁꯤꯅꯤ ꯑꯩꯅ ꯑꯁꯤꯒꯤ ꯔꯤꯁꯤꯄꯤ ꯑꯁꯤ ꯄꯥꯝꯂꯤꯕꯒꯤ ꯃꯔꯝꯗꯤ ꯃꯁꯤꯗ ꯌꯥꯎꯔꯤꯕ ꯃꯅꯥ ꯃꯁꯤꯡ ꯑꯁꯤꯅ ꯑꯩꯈꯣꯏꯒꯤ ꯍꯛꯆꯥꯡꯗ ꯌꯥꯝꯅ ꯀꯥꯟꯅꯍꯜꯂꯤ ꯑꯗꯨꯒ ꯚꯦꯖꯤꯇꯦꯕꯜ ꯉꯥꯛꯇꯅ ꯄꯨꯟꯁꯤꯜꯂꯒ ꯊꯣꯡꯕ ꯌꯥꯕ ꯑꯦꯟꯁꯥꯡꯅꯤ ꯎꯠꯇꯤ ꯍꯥꯏꯔꯤꯕ ꯑꯦꯟꯁꯥꯡ ꯑꯁꯤꯗ ꯊꯥꯎ ꯌꯥꯎꯗ꯭ꯔꯕꯁꯨ ꯊꯣꯡꯕ ꯌꯥꯏ ꯊꯥꯎ ꯑꯁꯤꯅ ꯑꯩꯈꯣꯏꯒꯤ ꯍꯛꯆꯥꯡꯗ ꯑꯅꯥꯕ ꯀꯌꯥ ꯊꯣꯛꯂꯛꯏ ꯃꯁꯤꯗꯒꯤ ꯉꯥꯛꯊꯣꯛꯄ ꯈꯖꯤꯛꯇꯪ ꯑꯣꯏꯔꯕꯁꯨ ꯉꯝꯅꯕ ꯍꯥꯎꯁꯨ ꯍꯥꯎꯕ ꯊꯥꯎꯁꯨ ꯌꯥꯎꯗꯕ ꯑꯁꯤꯒꯤꯅꯤ ꯁꯤꯡꯖꯨ ꯑꯁꯤ ꯁꯦꯝꯕ ꯃꯇꯝꯗ ꯂꯐꯨꯊꯔꯣ ꯄꯦꯔꯨꯛ ꯀꯣꯕꯤ ꯃꯨꯛꯊ꯭ꯔꯨꯕꯤ ꯀꯣꯝꯕ꯭ꯔꯦꯛ ꯉꯥꯔꯤ ꯑꯁꯤꯅ ꯑꯩꯈꯣꯏꯒꯤ ꯏꯁꯥꯗ ꯁꯤꯡꯂꯤꯗ ꯆꯥꯛꯈꯥꯎꯗ ꯂꯥꯛꯀꯗꯕ ꯑꯅꯥꯕ ꯀꯌꯥꯗꯒꯤ ꯉꯥꯛꯊꯣꯛꯏ ꯀꯥꯡꯁꯣꯏ ꯑꯁꯤꯅ ꯑꯩꯈꯣꯏꯗ ꯀꯥꯟꯅꯍꯜꯂꯤꯕ ꯑꯁꯤ ꯑꯅꯥꯕ ꯃꯣꯔꯣꯛ ꯆꯥꯕ ꯉꯝꯗꯕꯁꯤꯡꯗ ꯆꯥꯕ ꯌꯥꯍꯜꯂꯤ ꯑꯗꯨꯒ ꯗꯥꯏꯖꯦꯁꯇꯤꯚ ꯁꯤꯁꯇꯦꯝꯕꯨ ꯃꯔꯝꯆꯥꯅ ꯇꯧꯕ ꯉꯝꯍꯜꯂꯤ ꯍꯥꯏꯔꯤꯕ ꯆꯤꯟꯖꯥꯛꯁꯤꯡ ꯑꯁꯤ ꯑꯗꯨꯛꯀꯤ ꯃꯇꯤꯛ ꯑꯩꯅ ꯄꯥꯝꯖꯩ ꯃꯇꯝ ꯑꯁꯤꯗ ꯂꯥꯛꯂꯤꯕ ꯂꯥꯏꯅꯥ ꯇꯤꯟꯅꯥ ꯏꯁꯥꯅ ꯆꯦꯛꯁꯤꯟꯗꯕꯗꯒꯤ ꯂꯥꯛꯄ ꯌꯥꯕ ꯂꯥꯏꯅꯥ ꯀꯌꯥꯗꯒꯤ ꯉꯥꯛꯊꯣꯛꯏ ꯍꯥꯏꯕꯗꯤ ꯗꯥꯏꯕꯦꯇꯤꯛꯁ ꯕꯤ ꯄꯤ ꯏꯁꯥ ꯆꯥꯎꯈꯠꯄ ꯈꯣꯡ ꯈꯨꯠ ꯆꯤꯛꯄ ꯑꯁꯤꯅꯆꯤꯡꯕꯗꯒꯤ ꯉꯥꯛꯊꯣꯛꯄ ꯉꯝꯃꯤ ꯃꯔꯝꯁꯤꯡ ꯑꯁꯤꯅꯅꯤ ꯑꯩꯅ ꯃꯁꯤꯒꯤ ꯔꯤꯁꯤꯄꯤ ꯑꯁꯤ ꯌꯥꯝꯅ ꯄꯥꯝꯂꯤꯕ